ꯑꯩꯅ ꯑꯉꯥꯡ ꯑꯣꯏꯔꯤꯉꯩꯗ ꯁꯥꯟꯅꯔꯛꯄꯒꯤ ꯒꯦꯝꯒꯨꯝꯕ ꯍꯥꯏꯇꯥꯔꯗꯤ ꯈꯨꯠꯂꯣꯛꯄꯤ ꯀꯦꯀꯨ ꯂꯣꯠꯄꯤ ꯑꯃꯁꯨꯡ ꯃꯥꯔꯕꯣꯜꯅꯆꯤꯡꯕ ꯀꯌꯥ ꯁꯥꯟꯅꯔꯛꯑꯦ ꯑꯗꯣ ꯁꯤꯒꯤ ꯒꯦꯝꯁ ꯀꯩꯁꯦ ꯑꯩꯅ ꯏꯁꯥ ꯏꯇꯣꯝꯇ ꯁꯥꯟꯅꯕ ꯅꯠꯇꯦ ꯑꯩꯈꯣꯏꯒꯤ ꯆꯦꯆꯦ ꯑꯃꯗꯤ ꯗꯗꯥꯒꯤ ꯃꯇꯨꯡ ꯏꯟꯅ ꯁꯥꯟꯅꯕꯅꯤ ꯑꯗꯨꯗ ꯌꯥꯝꯅ ꯌꯥꯝꯅ ꯅꯨꯡꯉꯥꯏ ꯑꯁꯤꯒꯨꯝꯕ ꯀꯩꯀꯥ ꯁꯥꯟꯅꯕ ꯑꯁꯦ ꯀꯦꯀꯨ ꯂꯣꯠꯄꯤ ꯍꯥꯏꯔꯒꯅ ꯃꯥꯡꯉꯤꯕ ꯃꯤꯗꯨꯅ ꯃꯥꯡꯉꯤꯕ ꯃꯤꯗꯨꯅ ꯑꯩꯈꯣꯏꯅ ꯃꯥꯅ ꯊꯤꯕꯗ ꯐꯪꯗꯅꯕ ꯂꯣꯠꯂꯒ ꯁꯥꯟꯅꯕ ꯒꯦꯝ ꯑꯃꯅꯤ ꯑꯗꯨꯒ ꯈꯨꯠꯂꯣꯛꯄꯤ ꯍꯥꯏꯔꯒꯅ ꯅꯨꯡ ꯑꯗꯨ ꯂꯪꯈꯠꯂꯒ ꯁꯥꯟꯅꯩ ꯑꯁꯨꯝ ꯇꯧꯗꯨꯅ ꯑꯩꯈꯣꯏ ꯒꯦꯝ ꯃꯌꯥꯝ ꯌꯥꯝ ꯁꯥꯟꯅꯔꯛꯑꯦ ꯑꯉꯥꯡ ꯑꯣꯏꯔꯤꯉꯩꯗ